ꯑꯩꯅ ꯈ꯭ꯋꯥꯏꯗꯗꯒꯤ ꯄꯥꯝꯖꯕ ꯕꯥꯏꯛ ꯍꯥꯏꯌꯣ ꯍꯥꯏꯔꯒꯗꯤ ꯑꯩꯅ ꯈ꯭ꯋꯥꯏꯗꯗꯒꯤ ꯄꯥꯝꯖꯔꯤꯕ ꯕꯥꯏꯛ ꯑꯁꯤ ꯅꯤꯟꯖꯥ ꯍꯩꯁ ꯇꯨ ꯑꯥꯔꯅꯤ ꯃꯔꯝꯗꯤ ꯃꯍꯥꯛ ꯑꯁꯤ ꯃꯍꯥꯛꯀꯤ ꯀ꯭ꯂꯥꯁꯤꯛ ꯂꯨꯛ ꯑꯃꯁꯨꯡ ꯃꯍꯥꯛꯀꯤ ꯁ꯭ꯄꯤꯠ ꯑꯦꯟ ꯍꯣꯁꯄꯥꯋꯥꯔꯁꯤꯡ ꯑꯁꯤꯗꯒꯤꯅꯤ ꯑꯩꯅ ꯍꯧꯖꯤꯛ ꯍꯧꯖꯤꯛ ꯃꯄꯨ ꯑꯣꯏꯖꯔꯤꯕ ꯑꯁꯤꯅ ꯔꯣꯌꯦꯟ ꯏꯟꯐꯤꯜ ꯊ꯭ꯔꯤ ꯐꯤꯐꯇꯤꯒꯤꯅꯤ ꯑꯩꯅ ꯍꯧꯖꯤꯛ ꯍꯧꯖꯤꯛ ꯑꯩꯅ ꯍꯧꯖꯤꯛ ꯍꯧꯖꯤꯛ ꯊꯧꯔꯤꯕ ꯕꯥꯏꯛ ꯑꯁꯤꯅ ꯍꯦꯟꯅ ꯅꯨꯡꯉꯥꯏꯖꯩ ꯍꯥꯏꯅ ꯈꯟꯖꯩ ꯃꯔꯝꯗꯤ ꯑꯇꯦꯟꯕ ꯆꯠꯄꯗꯁꯨ ꯑꯁꯥꯡꯕ ꯆꯠꯄꯗꯁꯨ ꯑꯃꯁꯨꯡ ꯆꯤꯡꯒꯨꯝꯕ ꯊꯧꯕ ꯃꯇꯝꯗꯁꯨ ꯕꯨꯂꯦꯠ ꯔꯣꯌꯦꯜ ꯏꯟꯐꯤꯜ ꯊ꯭ꯔꯤ ꯅꯥꯏꯟꯇꯤ ꯑꯁꯤ ꯑꯗꯨꯝ ꯅꯨꯡꯉꯥꯏ ꯃꯥꯒꯤ ꯁ꯭ꯇꯦꯕꯤꯂꯤꯇꯤꯁꯨ ꯅꯨꯡꯉꯥꯏ ꯑꯃꯁꯨꯡ ꯁ꯭ꯃꯨꯠꯁꯨ ꯌꯥꯝꯅ ꯑꯣꯏ ꯃꯍꯥꯛꯀꯤ ꯃꯈꯣꯜ ꯑꯁꯤꯁꯨ ꯇꯥꯕꯗ ꯑꯗꯨꯝ ꯅꯨꯡꯉꯥꯏꯖꯩ